ꯇꯤ ꯚꯤ ꯑꯃꯁꯨꯡ ꯇꯦꯛꯅꯣꯂꯣꯖꯤꯅ ꯏꯟꯇꯔꯅꯦꯠꯅ ꯑꯩꯈꯣꯏꯒꯤ ꯑꯍꯜ ꯑꯣꯏꯔꯕꯁꯤꯡꯗ ꯌꯥꯝꯅ ꯀꯥꯟꯅꯕ ꯄꯤ ꯍꯥꯏꯗꯤ ꯑꯩꯈꯣꯏꯅ ꯇꯤ ꯚꯤ ꯌꯦꯡꯕ ꯃꯇꯝꯗ ꯑꯍꯟꯁꯤꯡꯅ ꯃꯣꯏꯒꯤ ꯂꯣꯜ ꯈꯪꯗ꯭ꯔꯒꯁꯨ ꯇꯤ ꯚꯤ ꯁꯨꯝ ꯌꯦꯡꯂꯒꯗꯤ ꯍꯤꯟꯗꯤꯒꯁꯦ ꯂꯣꯏꯅ ꯈꯪꯉꯦ ꯑꯗꯨ ꯏꯟꯇꯔꯅꯦꯠꯅ ꯍꯧꯖꯤꯛ ꯑꯊꯨꯕ ꯃꯇꯝꯗ ꯊꯣꯛꯏꯕ ꯑꯩꯈꯣꯏꯒꯤ ꯊꯧꯗꯣꯛ ꯋꯥꯊꯣꯛ ꯄꯨꯝꯅꯃꯛꯁꯦ ꯏꯟꯇꯔꯅꯦꯠꯀꯤ ꯈꯨꯠꯊꯥꯡꯗ ꯃꯤꯠꯀꯨꯞ ꯑꯃꯒꯤ ꯃꯅꯨꯡꯗ ꯂꯣꯏꯅ ꯁꯟꯇꯣꯛꯅ ꯈꯪꯕ ꯉꯝꯃꯤ ꯑꯩꯈꯣꯏ ꯃꯅꯤꯄꯨꯔꯗ ꯊꯣꯛꯂꯤꯕ ꯊꯧꯗꯣꯛ ꯈꯨꯗꯤꯡꯃꯛꯁꯨ ꯃꯐꯝ ꯑꯇꯣꯞꯄ ꯃꯐꯝ ꯑꯃꯗ ꯑꯦꯅꯤꯋꯦꯌꯥꯔꯗ ꯈꯨꯗꯛꯇ ꯑꯗꯨꯝ ꯈꯪꯕ ꯉꯝꯃꯤ ꯑꯗꯨꯅ ꯑꯩꯈꯣꯏꯒꯤ ꯈꯕꯔ ꯉꯥꯏꯕ ꯅꯠꯇ꯭ꯔꯒ ꯇꯔꯦꯠ ꯃꯈꯥꯏ ꯄꯥꯎ ꯉꯥꯏꯕꯗꯣ ꯑꯗꯣ ꯍꯧꯖꯤꯛꯇꯤ ꯑꯗꯨꯒꯤ ꯃꯍꯨꯠꯇ ꯏꯟꯇꯔꯅꯦꯠꯅ ꯑꯊꯨꯕ ꯃꯇꯝꯗ ꯁꯠ ꯁꯠ ꯃꯦꯗꯤꯌꯥꯗ ꯐꯪꯕ ꯉꯝꯃꯦ ꯑꯗꯨꯅ ꯌꯥꯝꯅ ꯑꯍꯜ ꯑꯣꯏꯕꯁꯤꯡꯗ ꯅꯠꯇꯅ ꯑꯇꯣꯞꯄ ꯈꯨꯗꯤꯡꯃꯛꯇꯁꯨ ꯏꯅꯇꯔꯅꯦꯠ ꯑꯃꯗꯤ ꯇꯦꯛꯅꯣꯂꯣꯖꯤ ꯆꯥꯎꯈꯠꯂꯛꯄꯅ ꯌꯥꯝꯅ ꯀꯥꯟꯅꯕ ꯄꯤ